ꯑꯩꯒꯤ ꯑꯣꯏꯕ ꯋꯥꯈꯜꯂꯣꯟꯁꯤꯡ ꯑꯁꯤ ꯑꯩꯈꯣꯏꯒꯤ ꯅꯥꯠ ꯆꯠꯅꯕꯤꯁꯤꯡ ꯆꯠꯅꯕꯤꯁꯤꯡꯒꯤ ꯑꯣꯏꯕꯀꯣ ꯋꯥꯈꯜꯂꯣꯟꯁꯤꯡꯗ ꯌꯨꯝꯐꯝ ꯑꯣꯏꯔꯒ ꯄꯨꯊꯣꯛꯆꯕꯅꯤ ꯑꯩꯅ ꯑꯩꯈꯣꯏꯒꯤ ꯅꯥꯠ ꯆꯠꯅꯕꯤꯁꯤꯡꯒꯤ ꯃꯔꯝꯗ ꯌꯥꯝꯅ ꯈꯪ ꯍꯩꯔꯕ ꯑꯍꯜ ꯑꯣꯏꯔꯕ ꯃꯤꯑꯣꯏꯁꯤꯡ ꯑꯃꯗꯤ ꯏꯊꯛ ꯊꯣꯡꯕꯁꯤꯡꯒꯤ ꯄꯥꯎꯇꯥꯛ ꯂꯧꯗꯨꯅ ꯑꯩꯅ ꯏꯖꯕꯅꯤ ꯑꯩꯅ ꯏꯕ ꯃꯇꯝꯗ ꯈ꯭ꯋꯥꯏꯗꯒꯤ ꯄꯨꯛꯅꯤꯡ ꯊꯧꯒꯠꯄ ꯈ꯭ꯋꯥꯏꯗꯒꯤ ꯄꯨꯛꯅꯤꯡ ꯊꯧꯒꯠꯄ ꯍꯥꯏꯔꯒꯗꯤꯀꯣ ꯑꯩꯈꯣꯏꯒꯤ ꯅꯥꯠ ꯆꯠꯅꯕꯤꯁꯤꯡꯁꯦ ꯑꯁꯤꯒꯤ ꯃꯇꯥꯡꯗ ꯑꯩꯈꯣꯏꯒꯤ ꯌꯣꯛꯈꯠꯅꯕ ꯍꯥꯏꯗꯤ ꯑꯩꯈꯣꯏꯒꯤ ꯅꯥꯠ ꯆꯠꯅꯕꯤꯁꯤꯡꯁꯦ ꯌꯣꯛꯈꯠꯅꯕ ꯑꯩꯈꯣꯏꯒꯤ ꯇꯨꯡꯒꯤ ꯃꯤꯔꯣꯟꯁꯤꯡꯗ ꯑꯩꯅ ꯃꯦꯁꯦꯁ ꯑꯃ ꯄꯤꯕ ꯉꯝꯖꯕꯗꯣ ꯃꯁꯤꯁꯤꯅꯦꯅ ꯍꯥꯏꯖꯅꯤꯡꯏ